ꯃꯤꯌꯥꯝꯅ ꯑꯍꯥꯟꯕ ꯑꯣꯏꯅ ꯂꯥꯏ ꯌꯦꯛꯄ ꯍꯧꯒꯠꯂꯛꯄ ꯃꯇꯝꯗ ꯌꯥꯝꯅ ꯇꯣꯏꯅ ꯇꯧꯕ ꯑꯁꯣꯏꯕꯁꯤꯡ ꯑꯗꯨꯗꯤ ꯌꯦꯛꯏꯕ ꯂꯥꯏ ꯑꯗꯨ ꯃꯊꯪ ꯃꯅꯥꯎ ꯅꯥꯏꯅ ꯄꯔꯤꯡ ꯆꯨꯝꯅ ꯌꯦꯛꯇꯕ ꯍꯥꯏꯔꯤꯕꯁꯤ ꯑꯗꯨꯛꯀꯤ ꯃꯇꯤꯛ ꯌꯥꯝꯅ ꯑꯁꯣꯏꯕ ꯂꯥꯏ ꯌꯦꯛꯄ ꯍꯧꯒꯠꯂꯛꯄꯗ ꯌꯥꯝꯅ ꯁꯣꯏꯒꯟꯕ ꯑꯃꯅꯤ ꯑꯗꯨꯒ ꯌꯦꯛꯀꯗꯧꯔꯤꯕ ꯂꯥꯏ ꯑꯗꯨ ꯍꯦꯛ ꯈꯟꯊꯗꯕꯤꯗ ꯍꯥꯊꯨ ꯍꯥꯊꯨꯅ ꯃꯇꯝ ꯌꯥꯝꯅ ꯆꯪꯍꯟꯗꯕꯤꯗ ꯌꯥꯝꯅ ꯊꯨꯅ ꯌꯦꯛꯁꯤꯟꯕ ꯇꯥꯔꯒꯗꯤ ꯌꯦꯛꯏꯕ ꯂꯥꯏ ꯑꯗꯨꯁꯨ ꯐꯖꯕ ꯂꯥꯏ ꯑꯣꯏꯒꯟꯗꯦ ꯍꯥꯏꯔꯤꯕ ꯑꯁꯣꯏꯕꯁꯤꯡ ꯑꯁꯤ ꯑꯩꯈꯣꯏꯅ ꯊꯣꯛꯇꯅꯕꯒꯤꯗꯃꯛꯇ ꯍꯥꯟꯅ ꯃꯨꯟꯜ ꯋꯥꯈꯟ ꯈꯟꯊꯔꯒ ꯑꯩꯅ ꯌꯦꯛꯀꯗꯧꯔꯤꯕ ꯂꯥꯏ ꯑꯁꯤ ꯀꯔꯤꯅꯣ ꯀꯔꯝꯅ ꯌꯦꯛꯀꯅꯤ ꯀꯗꯥꯏꯗꯒꯤ ꯍꯧꯒꯅꯤ ꯍꯥꯏꯕꯅ ꯆꯤꯡꯕꯁꯤꯡ ꯑꯁꯤ ꯌꯥꯝꯅ ꯃꯨꯟꯅ ꯈꯟꯒꯟꯗꯕꯅꯤ ꯑꯗꯨꯒ ꯃꯁꯤꯗ ꯑꯩꯅ ꯃꯇꯝ ꯀꯌꯥ ꯌꯥꯝꯅ ꯆꯪꯍꯟꯒꯗꯒꯦ ꯑꯃꯁꯨꯡ ꯀꯌꯥ ꯌꯥꯝꯅ ꯐꯖꯅ ꯌꯦꯛꯀꯗꯒꯦ ꯍꯥꯏꯕꯁꯦ ꯍꯥꯟꯅ ꯋꯥꯈꯜ ꯐꯖꯅ ꯈꯟꯊꯒꯗꯕꯅꯤ ꯑꯗꯨꯒ ꯑꯐꯕ ꯂꯥꯏ ꯌꯦꯛꯄ ꯑꯃ ꯑꯣꯏꯅꯕꯒꯤꯗꯃꯛꯇ ꯌꯥꯝꯅ ꯑꯗꯨꯒꯤꯃꯇꯤꯛ ꯌꯥꯝꯅ ꯍꯣꯠꯅꯕ ꯆꯪꯉꯤ ꯌꯥꯝꯅ ꯑꯈꯥꯡꯀꯟꯕ ꯆꯪꯉꯤ ꯍꯟꯖꯤꯟ ꯍꯟꯖꯤꯟ ꯑꯩꯅ ꯂꯥꯏ ꯑꯃ ꯌꯦꯛꯄ ꯃꯇꯝꯗ ꯁꯣꯏꯒꯈꯔꯦ ꯍꯥꯏꯗꯨꯅꯁꯨ ꯍꯦꯛꯇ ꯇꯣꯛꯇꯕ ꯑꯩꯅ ꯄꯥꯝꯂꯤꯕ ꯃꯑꯣꯡ ꯑꯗꯨ ꯇꯥꯅꯕꯒꯤꯗꯃꯛꯇ ꯍꯟꯖꯤꯟ ꯍꯟꯖꯤꯟ ꯌꯦꯛꯄꯗ ꯑꯋꯥꯕ ꯆꯣꯛꯊꯕ ꯂꯩꯔꯣꯏꯗꯕꯅꯤ ꯌꯥꯝꯅ ꯑꯈꯥꯡ ꯀꯟꯕ ꯌꯥꯝꯅ ꯍꯣꯠꯅꯕ ꯀꯟꯕ ꯑꯃ ꯑꯣꯏꯗ꯭ꯔꯒꯗꯤ ꯑꯐꯕ ꯂꯥꯏ ꯌꯦꯛꯄ ꯑꯃ ꯑꯣꯏꯕ ꯉꯝꯃꯣꯏ ꯑꯗꯨꯅ ꯑꯈꯥꯡ ꯀꯟꯕ ꯍꯣꯠꯅꯕ ꯀꯟꯕ ꯍꯣꯏ ꯑꯩꯍꯥꯛꯅ ꯄꯥꯝꯂꯤꯕ ꯄꯥꯟꯗꯝ ꯑꯗꯨ ꯑꯩꯍꯥꯛꯅ ꯄꯥꯝꯂꯤꯕ ꯂꯥꯏ ꯑꯗꯨ ꯇꯥꯗ꯭ꯔꯤꯕꯐꯥꯎꯕ ꯍꯟꯖꯤꯟ ꯍꯟꯖꯤꯟ ꯌꯦꯛꯄ ꯑꯁꯤꯅꯆꯤꯡꯕꯁꯤꯡ ꯑꯁꯤ ꯃꯊꯧ ꯇꯥꯏ